ꯑꯩ ꯇꯁꯦꯡꯅ ꯂꯥꯏꯔꯤꯛ ꯄꯥꯕꯗ ꯌꯥꯝꯅ ꯄꯥꯝꯖꯕ ꯃꯤꯑꯣꯏ ꯑꯃꯅꯤ ꯑꯗꯨꯗꯨꯅ ꯑꯩꯅ ꯄꯥꯖꯈꯤꯕ ꯑꯩ ꯇꯁꯦꯡꯅ ꯄꯥꯝꯖꯕ ꯂꯥꯏꯔꯤꯛ ꯑꯃꯒꯤ ꯃꯃꯤꯡ ꯄꯜꯂꯕ ꯀꯥꯟꯗ ꯑꯦꯝ ꯀꯦ ꯕꯤꯅꯣꯗꯦꯕꯤ ꯑꯦꯝ ꯀꯦ ꯕꯤꯅꯣꯗꯣꯅꯤ ꯗꯦꯕꯤꯅ ꯏꯕ ꯕꯣꯔ ꯁꯥꯍꯦꯕ ꯑꯣꯡꯕꯤ ꯁꯅꯥꯇꯣꯝꯕꯤꯁꯤ ꯑꯩ ꯇꯁꯦꯡꯅ ꯄꯥꯝꯖꯩ ꯇꯁꯦꯡꯅ ꯑꯩ ꯑꯗꯨꯝ ꯍꯥꯏꯗꯤ ꯑꯩꯒꯤ ꯂꯦꯖꯔꯁ ꯇꯥꯏꯝꯗ ꯑꯩ ꯑꯗꯨꯝ ꯊꯣꯛꯑꯒ ꯑꯗꯨꯝ ꯄꯥꯕ ꯀꯥꯟꯗ ꯍꯥꯏꯗꯤ ꯑꯅꯧꯕ ꯍꯦꯟꯅ ꯍꯥꯞꯀꯠꯄ ꯃꯍꯥꯎ ꯑꯃ ꯐꯪꯕ ꯉꯝꯃꯤ ꯃꯔꯝꯗꯤ ꯑꯩꯈꯣꯏ ꯑꯁꯤ ꯇꯁꯦꯡꯅ ꯍꯥꯏꯔꯀꯥꯟꯗ ꯅꯥꯏꯟꯇꯤꯟ ꯊꯥꯔꯇꯤꯁꯀꯤ ꯃꯇꯝꯗ ꯆꯠꯂꯒ ꯍꯥꯏꯗꯤ ꯑꯩꯒꯤ ꯃꯥꯡꯗ ꯊꯣꯛꯄ ꯏꯃꯥꯡꯗ ꯊꯣꯛꯈꯤꯕ ꯊꯧꯗꯣꯛ ꯑꯃꯒꯨꯝ ꯎꯕ ꯉꯝꯍꯜꯂꯤ ꯃꯁꯤꯒꯤ ꯂꯥꯏꯔꯤꯛ ꯑꯁꯤ ꯄꯥꯕꯁꯤꯅ ꯑꯗꯨꯗꯨꯒ ꯇꯁꯦꯡꯅ ꯍꯥꯏꯀꯥꯟꯗ ꯃꯇꯝ ꯑꯗꯨꯗ ꯆꯠꯅꯔꯝꯕ ꯆꯠꯅ ꯀꯥꯟꯂꯣꯟ ꯍꯥꯏꯕꯗꯤ ꯅꯤꯡꯊꯧ ꯀꯥꯟꯂꯣꯟ ꯂꯩꯃ ꯀꯥꯟꯂꯣꯟ ꯁꯤꯡ ꯑꯁꯤ ꯇꯁꯦꯡꯅ ꯎꯕ ꯐꯪꯉꯤ ꯑꯃꯗꯤ ꯍꯥꯏꯗꯤ ꯂꯩꯒꯗꯕ ꯃꯆꯥ ꯃꯅꯥꯏ ꯑꯣꯏꯕꯁꯤꯡꯅ ꯅꯤꯡꯊꯧꯗ ꯀꯔꯤ ꯎꯠꯄ ꯌꯥꯕꯒꯦ ꯑꯣꯔ ꯅꯠꯇ꯭ꯔꯒ ꯀꯔꯤ ꯇꯧꯕ ꯌꯥꯕꯒꯦ ꯇꯧꯗꯕ ꯌꯥꯗꯕꯗꯨꯅ ꯀꯔꯤ ꯆꯩꯔꯥꯛ ꯐꯪꯒꯅꯤ ꯍꯥꯏꯕꯁꯤ ꯂꯥꯏꯔꯤꯛ ꯑꯁꯤ ꯄꯥꯔꯒ ꯇꯁꯦꯡꯅ ꯑꯦꯝ ꯀꯦ ꯕꯤꯅꯣꯗꯤꯅꯤꯅ ꯃꯆꯥ ꯈꯥꯏꯅ ꯏꯕꯤ ꯃꯔꯝ ꯑꯁꯤꯅ ꯑꯩꯈꯣꯏꯒꯤ ꯇꯁꯦꯡꯅ ꯍꯥꯏꯔꯀꯥꯟꯗ ꯅꯤꯉꯣꯜ ꯑꯃꯅ ꯑꯇꯣꯞꯄ ꯌꯨꯝꯅꯥꯛ ꯁꯥꯒꯩ ꯑꯣꯟꯕ ꯀꯥꯟꯗ ꯀꯔꯤ ꯊꯧꯒꯂꯣꯟ ꯕꯦꯕꯥꯔ ꯆꯠꯀꯅꯤ ꯑꯣꯔ ꯍꯥꯏꯗꯤ ꯁꯥꯒꯩ ꯑꯗꯨꯗ ꯀꯥꯏꯔꯨꯕ ꯇꯥꯔꯒꯗꯤ ꯃꯥ ꯀꯔꯤ ꯆꯩꯔꯥꯛ ꯐꯪꯒꯅꯤ ꯍꯥꯏꯕꯗꯨ ꯍꯥꯏꯗꯤ ꯂꯥꯏꯔꯤꯛ ꯑꯁꯤꯗꯒꯤ ꯈꯪꯕ ꯉꯝꯃꯤ